ꯑꯩꯅ ꯈꯪꯖꯕꯒꯤ ꯃꯇꯨꯡ ꯏꯟꯅ ꯁꯤꯌꯥꯔ ꯃꯥꯔꯀꯦꯠ ꯍꯥꯏꯕꯗꯤ ꯀꯝꯄꯦꯅꯤ ꯁꯤꯡꯒꯤ ꯏꯁꯇꯣꯛ ꯂꯩꯕ ꯑꯃꯁꯨꯡ ꯌꯣꯟꯕꯒꯤ ꯃꯥꯔꯀꯦꯠ ꯑꯗꯨꯕꯨ ꯁꯤꯌꯥꯔ ꯃꯥꯔꯀꯦꯠ ꯀꯧꯋꯤ ꯁꯤꯌꯥꯔ ꯄ꯭ꯔꯥꯏꯁ ꯑꯅꯦꯝ ꯑꯋꯥꯡ ꯌꯥꯝ ꯊꯣꯛꯏ ꯁꯤꯌꯥꯔꯒꯤ ꯃꯃꯜ ꯑꯅꯦꯝ ꯑꯋꯥꯡ ꯊꯣꯛꯄꯁꯤꯒꯤ ꯃꯔꯝ ꯌꯥꯝ ꯌꯥꯝꯈ꯭ꯔꯦ ꯑꯗꯨꯕꯨ ꯈꯔ ꯍꯥꯏꯔꯒꯗꯤ ꯀꯝꯄꯦꯅꯤ ꯑꯗꯨꯒꯤ ꯄꯥꯔꯐꯣꯃꯦꯟꯁ ꯁꯦꯜ ꯊꯨꯝꯒꯤ ꯏ ꯄꯥꯎ ꯅꯠꯇ꯭ꯔꯒ ꯃꯥꯂꯦꯝꯗ ꯊꯣꯛꯂꯤꯕ ꯊꯧꯗꯣꯛ ꯋꯥꯊꯣꯛ ꯀꯌꯥꯒꯤ ꯃꯈꯥ ꯌꯥꯝ ꯄꯣꯜꯂꯤ ꯁꯤꯌꯥꯔ ꯃꯥꯔꯀꯦꯠꯇ ꯁꯤꯌꯥꯔꯒꯤ ꯃꯃꯜ ꯑꯅꯦꯝ ꯑꯋꯥꯡ ꯊꯣꯛꯄ ꯍꯥꯏꯕ ꯃꯍꯧꯁꯥꯅꯤ ꯃꯤꯅꯠ ꯈꯨꯗꯤꯡꯒꯤ ꯃꯤꯠꯀꯨꯞ ꯈꯨꯗꯤꯡꯒꯤ ꯑꯅꯦꯝ ꯑꯋꯥꯡ ꯑꯗꯨꯝ ꯊꯣꯛꯂꯤꯕꯅꯤ ꯃꯁꯤꯒꯤ ꯑꯅꯦꯝ ꯑꯋꯥꯡ ꯑꯁꯤ ꯀꯝꯄꯦꯅꯤꯒꯤ ꯏꯟꯚꯦꯁꯇꯔꯁꯤꯡꯒꯤ ꯁꯦꯟꯇꯤꯃꯦꯟ ꯑꯃꯁꯨꯡ ꯏꯀꯣꯅꯣꯃꯤ ꯏꯟꯗꯤꯀꯦꯇꯔꯁꯤꯡꯒꯤꯁꯨ ꯃꯈꯥ ꯌꯥꯝꯅ ꯄꯣꯜꯂꯤ ꯍꯧꯖꯤꯛ ꯑꯣꯏꯔꯤꯕ ꯁꯤꯌꯥꯔ ꯃꯥꯔꯀꯦꯠꯀꯤ ꯐꯤꯚꯝ ꯌꯥꯝ ꯑꯍꯣꯡꯕ ꯑꯗꯨꯝ ꯂꯩꯒꯅꯤ ꯃꯍꯧꯁꯥꯒꯨꯝꯅ ꯍꯧꯖꯤꯛ ꯑꯣꯏꯔꯤꯕ ꯁꯦꯜ ꯊꯨꯝꯒꯤ ꯐꯤꯚꯝ ꯑꯃꯁꯨꯡ ꯏꯟꯗꯁꯇ꯭ꯔꯤꯁꯤꯡꯒꯤ ꯇ꯭ꯔꯦꯟ ꯌꯦꯡꯕ ꯌꯥꯝꯅ ꯗꯔꯀꯥꯔ ꯑꯣꯏ ꯃꯥꯔꯀꯦꯠ ꯑꯦꯅꯥꯂꯤꯁ ꯁꯤꯡꯅ ꯁꯤꯌꯥꯔ ꯃꯥꯔꯀꯦꯠꯁꯤꯡꯒꯤ ꯄꯥꯔꯐꯣꯃꯦꯟꯁ ꯌꯥꯝ ꯀꯨꯞꯅ ꯅꯩꯅꯗꯨꯅ ꯂꯩ ꯅꯤꯐꯇꯤ ꯁꯦꯟꯁꯦꯛꯁ ꯕꯣꯝꯕꯦ ꯏꯁꯇꯣꯛ ꯑꯦꯛꯆꯦꯟꯖ ꯏꯟꯗꯤꯌꯥꯒꯤ ꯁꯤꯌꯥꯔ ꯃꯥꯔꯀꯦꯠꯁꯤꯡꯅꯤ ꯍꯧꯖꯤꯛ ꯇꯦꯛꯅꯣꯂꯣꯖꯤꯒꯤ ꯂꯝꯗ ꯌꯥꯝ ꯈꯨꯃꯥꯡ ꯆꯥꯎꯁꯤꯜꯂꯛꯄꯅ ꯃꯣꯕꯥꯏꯜ ꯑꯦꯞꯁ ꯀꯌꯥ ꯇ꯭ꯔꯦꯗꯤꯡꯒꯤꯗꯃꯛꯇ ꯊꯣꯛꯂꯛꯈ꯭ꯔꯦ ꯃꯣꯕꯥꯏꯜ ꯇ꯭ꯔꯦꯗꯤꯡ ꯑꯦꯞꯁꯁꯤꯡ ꯑꯁꯤꯅ ꯚꯥꯔꯠꯇ ꯌꯥꯝ ꯆꯥꯎꯅ ꯑꯋꯣꯟꯕ ꯑꯃ ꯂꯥꯛꯈ꯭ꯔꯦ ꯏꯆꯝ ꯆꯝꯕ ꯀꯣꯂꯦꯖ ꯁꯥꯠꯇ꯭ꯔ ꯑꯃꯅ ꯅꯠꯇ꯭ꯔꯒ ꯈꯨꯡꯒꯪꯗ ꯂꯩꯕ ꯃꯤꯑꯣꯏ ꯑꯃꯅ ꯍꯦꯛꯇ ꯃꯣꯕꯥꯏꯜ ꯑꯦꯞ ꯁꯤꯖꯤꯟꯅꯔꯒ ꯁꯤꯌꯥꯔ ꯂꯩꯕ ꯑꯃꯁꯨꯡ ꯌꯣꯟꯕ ꯈꯨꯗꯛ ꯈꯨꯗꯛꯇ ꯇꯧꯕ ꯌꯥꯔꯦ ꯁꯤꯌꯥꯔ ꯃꯥꯔꯀꯦꯠꯇ ꯁꯤꯌꯥꯔ ꯂꯩꯕ ꯑꯃꯁꯨꯡ ꯌꯣꯟꯕ ꯑꯁꯤ ꯔꯤꯁꯀꯤ ꯃꯁꯥꯅ ꯑꯗꯨꯝ ꯑꯣꯏ ꯁꯤꯌꯥꯔꯒꯤ ꯃꯃꯜ ꯌꯥꯝ ꯊꯨꯅ ꯍꯣꯡꯕ ꯅꯥꯏ ꯄꯩꯁꯥ ꯌꯥꯝꯅ ꯃꯥꯡꯕ ꯌꯥꯝꯅ ꯌꯥꯎꯅꯈ꯭ꯔꯦ ꯇꯣꯡꯕꯗꯤ ꯏꯇꯥꯕꯨ ꯇꯥꯗꯦ ꯑꯩꯒꯤ ꯏꯅꯥꯎ ꯅꯨꯄꯥ ꯑꯃ ꯂꯩ ꯃꯍꯥꯛꯁꯨ ꯁꯤꯌꯥꯔ ꯇ꯭ꯔꯦꯗꯤꯡ ꯃꯣꯕꯥꯏꯜ ꯑꯦꯞ ꯁꯤꯖꯤꯟꯅꯔꯒ ꯇꯧꯋꯤ ꯃꯍꯥꯛ ꯑꯈꯟꯅꯕ ꯑꯈꯟꯅꯕꯗ ꯄꯩꯁꯥ ꯈꯔ ꯇꯣꯡꯉꯝꯃꯤ ꯑꯗꯨꯕꯨ ꯃꯇꯝ ꯈꯔ ꯂꯩꯔꯒ ꯑꯩꯅ ꯇꯥꯕꯗ ꯃꯥꯅ ꯊꯥꯖꯤꯟꯈꯤꯕ ꯄꯩꯁꯥ ꯂꯣꯏꯅ ꯃꯥꯡꯈ꯭ꯔꯦ ꯍꯥꯏ ꯅꯣꯡꯃꯒꯤ ꯃꯅꯨꯡꯗ ꯂꯩꯕ ꯌꯣꯟꯕꯁꯤꯡꯒꯤ ꯑꯣꯏꯅꯗꯤ ꯑꯗꯨꯛꯀꯤ ꯃꯇꯤꯛ ꯔꯤꯁꯀꯤ ꯂꯩ ꯑꯗꯨꯕꯨ ꯑꯩꯈꯣꯏꯅ ꯂꯤꯁꯥꯡ ꯁꯤꯠꯅ ꯁꯤꯌꯥꯔ ꯂꯩꯁꯤꯜꯂꯒ ꯊꯝꯕ ꯑꯣꯏꯔꯒꯗꯤ ꯑꯌꯥꯝꯕꯅ ꯇꯣꯡꯕ ꯉꯥꯛꯇꯅꯤ ꯃꯌꯥꯝ ꯄꯨꯝꯅꯃꯛ ꯑꯁꯤ ꯈꯪꯂꯕ ꯃꯇꯨꯡꯗ ꯑꯩꯈꯣꯏꯅ ꯈꯪꯖꯤꯟꯕ ꯌꯥꯕꯗꯤ ꯑꯩꯈꯣꯏꯅ ꯃꯥꯔꯀꯦꯠꯀꯤ ꯐꯤꯚꯝ ꯀꯝꯄꯦꯅꯤꯒꯤ ꯐꯤꯚꯝ ꯌꯥꯝꯅ ꯀꯨꯞꯅ ꯈꯪꯕ ꯗꯔꯀꯥꯔ ꯑꯣꯏ ꯑꯗꯨ ꯀꯥꯟꯗꯇ ꯁꯤꯌꯥꯔ ꯂꯩꯕ ꯑꯃꯁꯨꯡ ꯌꯣꯟꯕ ꯇꯧꯒꯗꯕꯅꯤ ꯑꯗꯨꯒ ꯁꯤꯌꯥꯔ ꯂꯩꯕ ꯌꯣꯟꯕ ꯅꯣꯡꯃꯒꯤ ꯑꯣꯏꯅ ꯇꯧꯒꯦ ꯍꯥꯏꯔꯒꯗꯤ ꯃꯗꯨꯗ ꯊꯥꯖꯤꯟꯒꯗꯕ ꯄꯩꯁꯥ ꯑꯩꯈꯣꯏꯅ ꯑꯍꯦꯟꯕ ꯄꯩꯁꯥ ꯈꯛꯇꯃꯛ ꯁꯤꯖꯤꯟꯅꯕꯅ ꯍꯦꯟꯅ ꯐꯩ ꯃꯔꯝꯗꯤ ꯃꯁꯤ ꯌꯥꯝꯅ ꯔꯤꯁꯀꯤ ꯑꯣꯏꯕ ꯂꯂꯣꯜ ꯏꯇꯤꯛ ꯃꯈꯜ ꯑꯃꯅꯤ